ꯑꯩꯈꯣꯏ ꯌꯨꯝꯗ ꯂꯣꯏꯕ ꯁꯥꯁꯤꯡꯁꯦ ꯌꯥꯝ ꯄꯥꯝꯃꯤ ꯑꯩꯗꯤ ꯌꯥꯝ ꯅꯨꯡꯁꯤ ꯑꯗꯨ ꯑꯩꯈꯣꯏꯗꯗꯤ ꯍꯧꯗꯣꯡ ꯂꯩ ꯍꯧꯗꯣꯡ ꯌꯥꯝ ꯅꯨꯡꯁꯤ ꯅꯨꯡꯁꯤꯕ ꯂꯩ ꯑꯗ ꯍꯧꯗꯣꯡꯁꯦ ꯌꯥꯝꯅ ꯑꯩꯈꯣꯏꯗ ꯍꯥꯏꯗꯤ ꯀꯥꯟꯅꯩ ꯍꯥꯏꯕ ꯌꯨꯝꯗ ꯂꯣꯏꯕꯗ ꯀꯥꯟꯅꯩ ꯑꯗꯨꯒ ꯎꯆꯤꯅ ꯑꯩꯈꯣꯏꯒꯤ ꯐꯧ ꯑꯗꯒꯤ ꯀꯩꯀꯥ ꯊꯝꯕ ꯄꯣꯠꯆꯩ ꯆꯤꯛꯈꯥꯏꯕ ꯈꯣꯠꯀꯥꯏꯕ ꯂꯩꯔꯤꯁꯦ ꯍꯧꯗꯣꯡ ꯂꯩꯕꯅ ꯑꯩꯈꯣꯏ ꯌꯥꯝꯅ ꯀꯥꯅꯍꯜꯂꯤ ꯑꯗꯨꯒ ꯍꯧꯗꯣꯡꯁꯤꯅ ꯑꯩꯈꯣꯏꯒꯤ ꯃꯍꯥꯛꯅ ꯃꯥꯏꯅ ꯃꯁꯥꯁꯤꯅ ꯃꯤꯉꯣꯟꯗ ꯇꯛꯄ ꯀꯥꯟꯗ ꯑꯩꯈꯣꯏꯒꯤ ꯇꯛꯄ ꯈꯣꯠꯄ ꯃꯥꯅ ꯇꯦꯕꯗꯣ ꯑꯗꯨꯗꯣ ꯑꯩꯈꯣꯏꯒꯤ ꯗꯣꯛꯇꯔꯁꯤꯡꯅ ꯍꯥꯏꯕ ꯀꯥꯟꯗ ꯑꯩꯈꯣꯏꯒꯤ ꯍꯥꯔꯠꯀꯨꯝꯕ ꯑꯍꯜꯒꯤ ꯌꯥꯝ ꯐꯍꯜꯂꯤ ꯍꯥꯏ ꯑꯗꯨꯒ ꯃꯈꯣꯏꯁꯤꯡꯁꯦ ꯑꯩꯒꯤ ꯋꯥꯈꯜꯗꯗꯤ ꯌꯥꯝꯅ ꯀꯥꯟꯅꯩ ꯄꯥꯝꯃꯤ ꯑꯗꯨꯒ ꯃꯤ ꯄꯥꯝꯗꯕꯗꯤ ꯂꯩꯔꯝꯒꯅꯤ ꯑꯗꯨ ꯑꯩꯈꯣꯏꯗꯤ ꯄꯥꯝꯃꯤ ꯌꯥꯝꯅ ꯑꯗꯨꯒ ꯀꯔꯤ ꯑꯩꯈꯣꯏꯒꯤ ꯏꯁꯂꯥꯝꯒꯤ ꯑꯣꯏꯕ ꯋꯥ ꯀꯩꯅꯣꯗꯁꯨ ꯂꯥꯏꯔꯤꯛꯇꯁꯨ ꯍꯥꯏꯔꯤ ꯑꯗ ꯍꯨꯖꯨꯔ ꯁꯍꯥꯂꯨ ꯑꯁꯂꯝꯅ ꯍꯧꯗꯣꯡꯁꯦ ꯌꯥꯝꯅ ꯂꯨꯅ ꯇꯧꯔꯝꯃꯦ ꯍꯥꯏ ꯍꯧꯗꯣꯡꯁꯦ ꯃꯍꯥꯛꯅ ꯐꯨꯕ ꯀꯥꯟꯗ ꯑꯩꯈꯣꯏꯒꯤ ꯆꯩꯁꯤꯗ ꯂꯁꯤꯡ ꯌꯦꯠꯂꯒ ꯐꯨꯏ ꯍꯥꯏꯀꯣ ꯃꯣꯏ ꯍꯧꯗꯣꯡꯁꯦ ꯅꯥꯈꯤꯅꯦꯅ ꯑꯗꯨꯅꯦ ꯑꯗꯨꯒꯨꯝꯕ ꯋꯥꯔꯤꯁꯨ ꯂꯩ ꯑꯩꯗꯤ ꯌꯨꯝꯗ ꯂꯣꯏꯕ ꯁꯥꯁꯤꯡꯁꯦ ꯌꯥꯝ ꯄꯥꯝꯃꯤ